ꯃꯅꯤꯄꯨꯔꯒꯤ ꯂꯣꯜ ꯑꯁꯤꯅ ꯑꯇꯣꯞꯄ ꯂꯝꯗ ꯆꯠꯄ ꯃꯇꯝꯗ ꯄꯥꯎ ꯐꯥꯎꯅꯍꯟꯂꯤ ꯑꯃꯗꯤ ꯃꯅꯤꯄꯨꯔꯒꯤ ꯅꯥꯠꯀꯤ ꯑꯣꯏꯕ ꯀꯜꯆꯔ ꯏꯁꯩ ꯖꯒꯣꯏ ꯈꯝꯕ ꯊꯣꯏꯕꯤ ꯔꯥꯁ ꯂꯤꯂꯥ ꯈꯨꯗꯤꯡꯃꯛ ꯑꯁꯤ ꯑꯇꯣꯞꯄ ꯂꯝꯗ ꯁꯛ ꯇꯥꯛꯂꯕꯗꯤ ꯃꯅꯤꯄꯨꯔ ꯑꯁꯤꯕꯨ ꯍꯦꯟꯗꯣꯛ ꯊꯣꯏꯗꯣꯛꯅ ꯁꯛꯈꯪꯕ ꯑꯣꯏꯔꯛꯀꯅꯤ